ꯀꯦꯟꯁꯔ ꯂꯩꯅꯥꯁꯦ ꯑꯗꯨ ꯌꯦꯡꯕꯒꯤ ꯐꯦꯁꯤꯂꯤꯇꯤꯁꯦ ꯑꯩꯈꯣꯏꯁꯦ ꯃꯅꯤꯄꯨꯔꯗꯗꯤ ꯂꯩꯌꯦ ꯑꯗꯨꯕꯨ ꯒꯣꯔꯃꯦꯟ ꯍꯣꯁꯄꯤꯇꯥꯜꯗꯗꯤ ꯑꯅꯝꯕ ꯑꯗꯨꯒꯨꯝꯕꯗꯤ ꯈꯨꯠꯂꯥꯏꯗꯒꯤ ꯐꯦꯁꯤꯂꯤꯇꯤ ꯂꯩꯇꯕꯅꯤꯅ ꯄ꯭ꯔꯥꯏꯕꯦꯠ ꯍꯣꯁꯄꯤꯇꯥꯜꯗꯗꯤ ꯑꯩꯈꯣꯏꯗꯤ ꯉꯝꯗꯕꯅꯤꯅ ꯑꯗꯨꯅ ꯑꯅꯝꯕ ꯒꯣꯔꯃꯦꯟꯗ ꯑꯩꯈꯣꯏꯗꯒꯤ ꯌꯦꯡꯏ